ꯃꯥꯏ ꯄꯥꯛꯄ ꯍꯥꯏꯕꯁꯦ ꯑꯩꯅ ꯇꯧꯔꯤꯕ ꯊꯕꯛ ꯍꯥꯏꯕꯗꯤ ꯀꯔꯕꯥꯔꯕꯨ ꯇꯧꯁꯅꯨ ꯊꯕꯛꯄꯨ ꯇꯧꯁꯅꯣ ꯑꯗꯨꯗ ꯃꯥꯏ ꯆꯨꯝꯕꯗꯨꯕꯨ ꯃꯥꯏ ꯄꯥꯛꯄ ꯍꯥꯏꯔꯒ ꯑꯩꯅ ꯂꯧꯖꯩ ꯑꯩꯕꯨ ꯃꯤꯅ ꯅꯨꯡꯁꯤꯕꯤꯕ ꯑꯩꯅ ꯃꯤꯒꯤꯗꯃꯛꯇ ꯇꯧꯕ ꯃꯇꯝꯗ ꯃꯤꯅ ꯑꯩꯕꯨ ꯄꯦꯟꯕꯤꯔꯛꯄ ꯑꯗꯨꯕꯨ ꯑꯩꯕꯨ ꯆꯥꯎꯊꯣꯛꯆꯩ ꯍꯥꯏꯕꯗꯤ ꯃꯤꯗꯨꯅ ꯑꯩꯕꯨ ꯅꯨꯡꯁꯤꯕꯤꯔꯛꯄꯁꯦ ꯑꯩ ꯌꯥꯝ ꯆꯥꯎꯊꯣꯛꯆꯩ ꯑꯗꯨꯗꯨꯒ ꯑꯩꯅ ꯇꯧꯔꯨꯕ ꯊꯕꯛꯇꯨꯅꯁꯨ ꯑꯗꯨꯝ ꯃꯤꯗꯨꯅ ꯑꯩꯕꯨ ꯅꯨꯡꯁꯤꯕꯤꯕꯅꯦ ꯍꯥꯏꯕꯁꯦ ꯑꯩꯅ ꯈꯟꯖꯩ ꯑꯗꯨꯗꯨꯅ ꯀꯔꯕꯥꯔ ꯇꯧꯕꯗ ꯑꯣꯏꯔꯁꯨ ꯃꯥꯏ ꯄꯥꯛꯄ ꯍꯥꯏꯕꯁꯤꯅ ꯑꯩꯒꯤ ꯑꯁꯥꯅꯦ ꯍꯥꯏꯇꯥꯔꯦ ꯑꯗꯨꯗꯨꯅ ꯃꯥꯏ ꯄꯥꯛꯀꯦ ꯍꯥꯏꯔꯒꯗꯤ ꯅꯤꯡꯍꯟꯅꯕ ꯂꯩꯇꯅ ꯍꯣꯠꯅꯕ ꯍꯥꯏꯕꯁꯤꯅ ꯑꯩꯒꯤ ꯃꯥꯏꯄꯥꯛꯄꯒꯤ ꯈꯣꯡꯆꯠꯅꯦ ꯅꯤꯡꯍꯟꯅꯕ ꯂꯩꯔꯒꯗꯤ ꯃꯥꯏ ꯄꯥꯛꯄꯗꯤ ꯉꯝꯃꯣꯏ ꯑꯗꯨꯗꯨꯕꯨ ꯅꯤꯡꯍꯟꯅꯗꯅ ꯍꯣꯠꯅꯕ ꯇꯥꯏ ꯍꯣꯠꯅꯕ ꯀꯜꯂꯤ ꯃꯈꯩ ꯑꯩꯒꯤ ꯃꯥꯏ ꯄꯥꯛꯄꯒꯤ ꯁꯔꯨꯛ ꯑꯗꯨꯝ ꯋꯥꯡꯉꯛꯀꯅꯤ ꯃꯤꯅ ꯑꯩꯕꯨ ꯅꯨꯡꯁꯤꯕꯤꯔꯛꯀꯅꯤ ꯅꯨꯡꯁꯤꯕꯤꯔꯛꯄ ꯃꯇꯤꯛ ꯑꯩꯅ ꯑꯗꯨꯝ ꯆꯥꯎꯊꯣꯛꯆꯕ ꯌꯥꯏ ꯆꯥꯎꯊꯣꯛꯆꯕ ꯍꯥꯏꯕꯁꯦ ꯃꯤꯅ ꯉꯥꯡꯅ ꯁꯥꯟꯅꯅꯤꯡꯗꯕ ꯃꯤꯗꯨꯕꯨ ꯅꯠꯇꯦ ꯆꯥꯎꯊꯣꯛꯄ ꯍꯥꯏꯕꯗꯤ ꯃꯤꯗꯨꯅ ꯑꯩꯕꯨ ꯁꯛꯈꯪ ꯃꯥꯏꯈꯪꯕꯤꯔꯛꯄ ꯍꯥꯏꯕꯁꯦ ꯑꯁꯤꯅꯤ ꯑꯩꯒꯤ ꯆꯥꯎꯊꯣꯛꯆꯕ ꯃꯤꯗꯨꯅ ꯑꯩꯕꯨ ꯁꯛꯈꯪꯕꯤꯗ꯭ꯔꯒꯗꯤ ꯑꯩꯅ ꯆꯥꯎꯊꯣꯛꯆꯕꯒꯤ ꯃꯔꯝ ꯂꯩꯇꯦ ꯃꯤꯗꯨꯅ ꯑꯩꯕꯨ ꯁꯛ ꯈꯪꯕꯤꯕꯒꯤ ꯑꯩꯗꯨ ꯆꯥꯎꯊꯣꯛꯆꯕ ꯐꯪꯕꯅꯦ ꯃꯤꯗꯨꯅ ꯑꯩꯕꯨ ꯃꯁꯛ ꯈꯪꯕꯤꯕꯗꯨꯅꯅꯦ ꯑꯩꯅ ꯉꯁꯤ ꯆꯥꯎꯊꯣꯛꯆꯕ ꯐꯪꯉꯤꯁꯦ ꯑꯩꯅ ꯇꯧꯔꯨꯕ ꯊꯕꯛꯇꯨꯅ ꯑꯐꯕ ꯑꯣꯏꯕꯒꯤ ꯃꯣꯏꯅ ꯑꯩꯕꯨ ꯈꯪꯕꯤꯕꯅꯦ ꯃꯣꯏꯅ ꯑꯩꯕꯨ ꯈꯪꯕꯤꯕꯒꯤ ꯑꯩꯅ ꯑꯃꯨꯛ ꯆꯥꯎꯊꯣꯛꯆꯕ ꯉꯝꯕꯅꯦ